ꯑꯩꯈꯣꯏꯅ ꯁꯤꯖꯤꯟꯅꯕ ꯍꯤ ꯍꯥꯏꯔꯒꯗꯤ ꯉꯥ ꯐꯥꯕꯒꯤꯗꯃꯛꯇꯗꯤ ꯑꯩꯈꯣꯏꯅ ꯌꯥꯝꯅ ꯅꯨꯡꯉꯥꯏꯒꯗꯕ ꯃꯑꯣꯡꯗ ꯑꯩꯈꯣꯏꯒꯤ ꯍꯤꯁꯦ ꯃꯇꯣꯟ ꯇꯨꯝꯈꯠꯄ ꯑꯗꯨꯒ ꯃꯅꯤꯡ ꯄꯥꯛꯊꯕ ꯃꯇꯣꯟ ꯋꯥꯡꯈꯠꯄ ꯃꯁꯨꯝꯕ ꯁꯤꯖꯤꯟꯅꯕꯁꯤꯅ ꯑꯩꯈꯣꯏꯗ ꯍꯤ ꯑꯁꯤ ꯌꯥꯝꯅ ꯅꯨꯡꯉꯥꯏꯖꯩ ꯑꯩꯈꯣꯏꯗꯤ ꯌꯥꯝꯅ ꯉꯥ ꯐꯕꯗ ꯑꯗꯣ ꯍꯤ ꯑꯅꯤ ꯁꯤꯖꯤꯟꯅꯕꯁꯨ ꯌꯥꯎꯋꯤ ꯑꯅꯤ ꯁꯤꯖꯤꯟꯅꯕꯁꯤꯗ ꯀꯤꯁꯜꯂ ꯁꯤꯖꯤꯟꯅꯕꯁꯨ ꯌꯥꯎꯋꯤ ꯍꯥꯏꯗꯣꯛꯇꯅꯕꯒꯤꯗꯃꯛꯇ ꯍꯤ ꯃꯈꯜꯁꯤ ꯌꯥꯝꯅ ꯆꯥꯎꯕꯁꯨ ꯁꯤꯖꯤꯟꯅꯩ ꯄꯤꯛꯇꯛꯄ ꯑꯩꯒꯤ ꯍꯛꯆꯥꯡꯒ ꯆꯥꯟꯅꯕ ꯏꯟ ꯑꯗꯨ ꯍꯨꯟꯕ ꯃꯇꯝꯗ ꯂꯦꯡꯉꯒꯁꯨ ꯑꯩꯈꯣꯏꯒꯤ ꯌꯥꯡꯅ ꯆꯠꯅꯕꯒꯤꯗꯃꯛꯇ ꯑꯗꯨꯝꯕ ꯍꯤ ꯃꯈꯜ ꯑꯗꯣ ꯑꯩꯈꯣꯏꯅ ꯁꯤꯖꯤꯟꯅꯩ ꯈꯦꯠꯅꯕ ꯍꯥꯏꯔꯒꯕꯨ ꯍꯤ ꯑꯆꯧꯕ ꯍꯥꯏꯕꯁꯤꯗ ꯗꯛ ꯂꯥꯎꯅ ꯑꯣꯟꯊꯛꯈ꯭ꯔꯒ ꯍꯧꯒꯠꯄ ꯋꯥꯏꯗꯅ ꯃꯆꯥ ꯍꯥꯏꯕꯁꯤꯅ ꯑꯣꯟꯊꯈ꯭ꯔꯁꯨ ꯑꯩꯅ ꯐꯠ ꯍꯨꯒꯠꯂꯒ ꯐꯨꯛ ꯂꯥꯎꯅ ꯑꯣꯟꯈꯠꯂꯒ ꯏꯁꯤꯡ ꯃꯊꯛ ꯑꯗꯨꯗ ꯊꯝꯕ ꯌꯥꯏꯗꯅ ꯃꯁꯨꯝꯕ ꯀꯌꯥ ꯑꯩꯈꯣꯏꯗ ꯈꯦꯠꯅꯕ ꯑꯁꯤ ꯉꯥ ꯐꯥꯕ ꯑꯣꯏꯔꯨꯕꯅꯤꯅ ꯉꯥꯃꯤꯒꯤ ꯁꯤꯟꯐꯝꯗ ꯂꯩꯔꯤꯕꯅꯤꯅ ꯃꯁꯨꯝꯕ ꯈꯦꯠꯅꯕ ꯀꯌꯥ ꯑꯁꯦ ꯑꯩꯈꯣꯏꯗ ꯊꯦꯡꯅꯖꯩ ꯍꯥꯏꯖꯅꯤꯡꯉꯤꯕ ꯋꯥꯐꯝꯗꯤ ꯉꯥ ꯐꯕꯗ ꯍꯤ ꯐꯖꯕ ꯍꯤ ꯐꯖꯗꯕ ꯑꯩꯈꯣꯏꯒꯤ ꯈꯦꯠꯅꯕ ꯂꯩꯔꯤꯕꯁꯤꯒꯤ ꯃꯔꯝꯗꯤ ꯑꯗꯨꯅ ꯇꯥꯛꯏꯕꯅꯤ